ꯄꯣꯛꯇ ꯉꯥꯏꯔꯤꯕ ꯑꯉꯥꯡꯁꯤꯡꯒꯤ ꯑꯀꯣꯏꯕꯗ ꯂꯨꯅ ꯅꯥꯟꯅ ꯊꯝꯅꯅꯕ ꯑꯃꯁꯨꯡ ꯃꯣꯠꯅ ꯂꯩꯕꯒꯤ ꯐꯤꯕꯝꯅ ꯃꯔꯝ ꯑꯣꯏꯗꯨꯅ ꯅꯥꯕꯗꯒꯤ ꯀꯟꯅꯅꯕ ꯄꯥꯝꯕꯩꯁꯤꯡ ꯑꯗꯨꯗꯤ ꯑꯉꯥꯡ ꯑꯗꯨꯒꯤ ꯑꯀꯣꯏꯕꯗ ꯑꯃꯣꯠ ꯑꯀꯥꯏ ꯍꯥꯏꯕꯗꯤ ꯆꯥꯈꯤ ꯊꯛꯈꯤꯕꯒꯤ ꯑꯔꯦꯝ ꯑꯄꯥ ꯂꯩꯍꯜꯂꯣꯏꯗꯕꯅꯤ ꯑꯉꯥꯡ ꯑꯗꯨ ꯈꯨꯖꯤꯟ ꯈꯨꯌꯥ ꯁꯦꯡꯅ ꯀꯛꯊꯠꯄꯤꯒꯗꯕꯅꯤ ꯑꯃꯗꯤ ꯅꯨꯡꯇꯤꯒꯤ ꯏꯔꯨꯖꯕꯤꯒꯗꯕꯅꯤ ꯑꯉꯥꯡ ꯑꯗꯨꯒꯤ ꯑꯀꯣꯏꯕꯗ ꯅꯥꯄꯨ ꯃꯆꯨꯅꯆꯤꯡꯕ ꯐꯤꯁꯤꯡꯒꯤ ꯃꯆꯨ ꯊꯝꯂꯣꯏꯗꯕꯅꯤ ꯃꯔꯝꯗꯤ ꯑꯉꯥꯡ ꯑꯗꯨꯗ ꯀꯔꯤꯒꯨꯝꯕ ꯖꯣꯟꯇꯤꯁꯅ ꯅꯥꯕ ꯇꯥꯔꯒꯁꯨ ꯃꯗꯨꯒꯤ ꯐꯤꯒꯤ ꯃꯆꯨ ꯑꯗꯨꯅ ꯑꯅꯥꯕ ꯑꯗꯨ ꯍꯦꯟꯖꯟ ꯍꯜꯂꯤ ꯃꯗꯨꯗꯒꯤ ꯉꯥꯛꯊꯣꯛꯅꯉꯥꯏꯒꯤꯗꯃꯛꯇ ꯑꯉꯥꯡ ꯑꯗꯨꯒꯤ ꯃꯅꯥꯛꯇ ꯑꯁꯤꯒꯨꯝꯕ ꯃꯆꯨ ꯅꯥꯏꯕ ꯐꯤ ꯑꯁꯤ ꯊꯝꯂꯣꯏꯗꯕꯅꯤ ꯑꯃꯗꯤ ꯑꯉꯥꯡ ꯑꯗꯨꯒꯤ ꯌꯣꯝꯂꯤꯕ ꯐꯤꯁꯤꯡ ꯑꯗꯨꯕꯨꯁꯨ ꯂꯨꯅ ꯅꯥꯟꯅ ꯁꯨꯗꯣꯛꯄꯤꯒꯗꯕꯅꯤ ꯀꯔꯤꯒꯨꯝꯕ ꯐꯤꯁꯤꯡ ꯑꯗꯣ ꯃꯈꯥꯗ ꯇꯥꯈꯤꯕ ꯇꯥꯔꯒꯁꯨ ꯃꯍꯤꯛꯇꯒꯤ ꯉꯥꯛꯊꯣꯛꯅꯉꯥꯏꯒꯤꯗꯃꯛꯇ ꯗꯤꯇꯣꯜꯅ ꯁꯨꯕꯤꯒꯅꯤ ꯑꯗꯨꯒ ꯅꯥꯟꯅ ꯑꯉꯥꯡ ꯑꯗꯨꯕꯨ ꯃꯐꯝ ꯆꯥꯅ ꯊꯝꯕꯤꯒꯅꯤ ꯅꯨꯡꯁꯤꯠ ꯅꯨꯡꯁꯥꯗꯒꯤ ꯉꯥꯛꯊꯣꯛꯅ